ꯎ ꯃꯣꯔꯣꯛꯀꯨꯝꯕ ꯄꯥꯝꯕꯤꯁꯦ ꯍꯧꯕꯗ ꯈꯔ ꯋꯥꯏ ꯑꯗꯨꯒ ꯏꯟꯊꯝꯊꯥꯒꯨꯝꯕꯗꯗꯤ ꯃꯣꯏꯁꯦ ꯄꯥꯟꯗꯕ ꯑꯗꯨꯒ ꯃꯣꯏꯒꯤ ꯊꯥꯕꯗꯁꯨ ꯌꯥꯝꯅ ꯆꯥꯎꯗꯕ ꯊꯨꯅ ꯒ꯭ꯔꯣꯠ ꯑꯣꯏꯗꯕꯗꯣ ꯑꯗꯨꯝ ꯑꯣꯏꯌꯦ ꯑꯗꯨꯒ ꯃꯥꯒꯤ ꯍꯧꯕꯒꯤ ꯆꯥꯡꯁꯦ ꯌꯥꯝ ꯅꯦꯝꯕ ꯑꯗꯨꯒ ꯃꯣꯏꯒꯤ ꯄꯥꯜꯂꯛꯀꯗꯕ ꯃꯇꯝꯁꯨ ꯃꯇꯝꯁꯦ ꯌꯥꯝ ꯆꯥꯗꯅ ꯄꯥꯟꯕ ꯑꯗꯨꯃꯥꯏꯅ ꯑꯣꯏ ꯎ ꯃꯣꯔꯣꯛꯀꯤ ꯊꯨꯅ ꯍꯧꯗꯕ ꯑꯗꯨꯒ ꯑꯗꯨꯃꯥꯏꯅ ꯑꯣꯏꯌꯦ